ꯑꯩꯈꯣꯏꯒꯤ ꯈꯨꯟꯅꯥꯏꯗ ꯍꯧꯖꯤꯛꯁꯨ ꯆꯠꯅꯔꯤꯕ ꯃꯍꯧꯁꯥꯒꯤ ꯑꯣꯏꯕ

ꯐꯧꯁꯤꯡ ꯑꯗꯨ ꯍꯧꯔꯛꯂꯕ ꯃꯇꯝꯗ ꯑꯩꯈꯣꯏꯅ ꯑꯃꯨꯛꯀ ꯍꯟꯅ ꯆꯥꯔ ꯐꯖ ꯐꯖꯕ ꯈꯟꯗꯨꯅ ꯃꯐꯝꯁꯤꯡ ꯑꯗꯨꯗ ꯐꯖꯅ ꯂꯤꯡꯕꯒꯤ ꯆꯠꯅꯕꯤꯁꯨ ꯆꯠꯅꯩ ꯂꯧ ꯑꯗꯨ ꯂꯤꯡꯂꯕ ꯃꯇꯨꯡꯗ ꯑꯩꯈꯣꯏꯅ ꯈꯔ ꯐꯒꯠꯂꯛꯑꯕ ꯃꯇꯝꯗ ꯃꯗꯨ ꯐꯅꯕꯒꯤꯗꯃꯛꯇ ꯑꯩꯈꯣꯏꯅ ꯍꯥꯔ ꯀꯌꯥ ꯆꯥꯏꯕꯁꯨ ꯆꯠꯅꯩ ꯑꯗꯨꯒꯤ ꯃꯇꯨꯡꯗ ꯂꯧ ꯑꯗꯨꯅ ꯐꯔꯛꯑꯕ ꯃꯇꯝꯗ ꯑꯩꯈꯣꯏꯅ ꯃꯔꯛꯇ ꯍꯧꯔꯤꯕ ꯅꯥꯄꯤꯁꯤꯡ ꯑꯗꯨꯕꯨ ꯐꯣꯏꯗꯣꯛꯄꯒꯤ ꯆꯠꯅꯕꯤꯁꯨ ꯇꯧꯏ ꯅꯥꯄꯤ ꯄꯦꯡꯕ ꯍꯥꯏꯔꯒꯁꯨ ꯈꯪꯅꯩ ꯑꯁꯨꯝꯅ ꯂꯧ ꯑꯗꯨꯅ ꯆꯥꯎꯔꯛꯇꯨꯅ ꯃꯄꯨꯡ ꯃꯔꯩ ꯐꯥꯔꯕ ꯂꯧ ꯑꯗꯨꯅ ꯁꯥꯠꯂꯛꯂꯗꯨꯅ ꯐꯧ ꯄꯥꯜꯂꯛꯂꯕ ꯃꯇꯝꯗ ꯑꯩꯈꯣꯏꯅ ꯇꯤꯜ ꯇꯥꯗꯅꯕ ꯀꯌꯥ ꯑꯃꯁꯨ ꯑꯩꯈꯣꯏꯅ ꯌꯦꯡꯁꯤꯟꯕꯒꯤ ꯆꯠꯅꯕꯤ ꯑꯁꯤꯁꯨ ꯂꯩꯅꯔꯝꯃꯤ ꯃꯁꯤꯒꯤ ꯃꯇꯨꯡꯗ ꯐꯧ ꯑꯗꯨꯅ ꯃꯨꯜꯂꯛꯂꯕ ꯃꯇꯝꯗ ꯑꯩꯈꯣꯏꯅ ꯃꯌꯥꯝ ꯈꯨꯂꯪ ꯍꯥꯏꯔꯒꯁꯨ ꯈꯪꯅꯩ ꯀꯣ ꯑꯩꯈꯣꯏ ꯃꯌꯥꯝ ꯃꯇꯦꯡ ꯄꯥꯡꯅꯗꯨꯅ ꯑꯃꯗꯤ ꯄꯩꯁꯥ ꯄꯤꯗꯨꯅ ꯅꯦꯛꯂꯒ ꯂꯧꯁꯤꯡ ꯑꯗꯨꯕꯨ ꯑꯩꯈꯣꯏꯅ ꯈꯥꯎꯗꯠꯇꯨꯅ ꯑꯩꯈꯣꯏꯅ ꯃꯐꯝ ꯆꯥꯅ ꯊꯝꯂꯒ ꯃꯐꯝ ꯑꯗꯨꯗ ꯀꯪꯍꯟꯗꯨꯅ ꯊꯝꯂꯕ ꯃꯇꯨꯡꯗ ꯂꯧ ꯑꯗꯣ ꯌꯩꯕ ꯌꯥꯔꯦ ꯍꯥꯏꯔꯕ ꯃꯇꯝꯗ ꯃꯌꯥꯝ ꯆꯪꯗꯨꯅ ꯂꯧ ꯑꯗꯨꯕꯨ ꯌꯩꯗꯨꯅ ꯑꯩꯈꯣꯏꯅ ꯄꯥꯝꯃꯤꯕ ꯐꯧ ꯑꯗꯨꯕꯨ ꯂꯧꯈꯠꯇꯨꯅ ꯑꯩꯈꯣꯏꯅ ꯕꯣꯔꯥꯗ ꯍꯥꯟꯖꯤꯟꯗꯨꯅ ꯐꯖꯅ ꯌꯨꯝꯗ ꯄꯨꯗꯨꯅ ꯂꯥꯛꯄꯒꯤ ꯆꯠꯅꯕꯤ ꯑꯁꯤꯁꯨ ꯂꯩꯔꯝꯃꯤ ꯍꯧꯖꯤꯛ ꯍꯧꯖꯤꯛꯁꯨ ꯂꯩꯔꯤ ꯑꯗꯨꯕꯨ ꯑꯩꯈꯣꯏ ꯃꯤꯑꯣꯏꯕꯅ ꯃꯤꯒꯤ ꯄꯥꯡꯒꯜ ꯂꯧꯁꯤꯡꯅ ꯇꯧꯅꯔꯝꯕ ꯊꯕꯛꯁꯤꯡ ꯑꯗꯨꯗꯒꯤ ꯈꯤꯇꯪ ꯅꯥꯊꯩꯗꯨꯅ ꯍꯧꯖꯤꯛꯅ ꯃꯦꯆꯤꯟꯅ ꯃꯍꯨꯠ ꯁꯤꯟꯗꯨꯅ ꯃꯦꯆꯤꯟꯅ ꯈꯥꯎꯕ ꯌꯩꯕ ꯑꯁꯤꯁꯨ ꯀꯟꯅ ꯍꯧꯖꯤꯛꯀꯤ ꯃꯇꯝꯗ ꯆꯠꯅꯕꯤ ꯑꯃ ꯑꯣꯏꯔꯛꯂꯤ